ꯂꯥꯂꯣꯟ ꯏꯇꯤꯛ ꯇꯧꯕꯗ ꯃꯅꯤꯄꯨꯔꯒꯤ ꯏꯟꯗꯁꯇ꯭ꯔꯤꯁꯤꯡꯅ ꯌꯥꯝꯅ ꯆꯥꯎꯅ ꯃꯇꯦꯡ ꯄꯥꯡꯏ ꯈꯨꯗꯝ ꯑꯣꯏꯅ ꯍꯥꯏꯔꯕꯗ ꯀꯪꯂꯥ ꯐꯨꯠ ꯄ꯭ꯔꯗꯛꯁ ꯏ ꯂꯤꯛꯂꯥ ꯑꯁꯤꯅꯆꯤꯡꯕꯅꯤ ꯄꯣꯠꯁꯤꯡ ꯑꯁꯤ ꯃꯅꯤꯄꯨꯔꯗꯒꯤ ꯃꯤꯌꯥꯝꯗ ꯐꯪꯍꯟꯗꯨꯅ ꯑꯃꯗꯤ ꯑꯇꯣꯞꯄ ꯁ꯭ꯇꯦꯠꯁꯤꯡꯗꯒꯤ ꯄꯨꯁꯜꯂꯛꯄꯗ ꯆꯪꯒꯗꯕ ꯇ꯭ꯔꯥꯟꯁꯄꯣꯇꯦꯁꯟ ꯆꯥꯔꯁ ꯑꯃꯁꯨꯡ ꯇꯦꯛꯁ ꯑꯗꯨ ꯀꯜꯂꯤ